ꯑꯥ ꯍꯜꯂꯣ ꯑꯣ ꯁꯤꯕꯨ ꯑꯩꯒꯤ ꯑꯩꯔꯣ

ꯍꯣꯏ ꯌꯧꯔꯦ

ꯍꯣꯏ ꯍꯣꯏ ꯀꯩꯕꯨꯜ ꯂꯝꯖꯥꯎ ꯅꯦꯁꯅꯦꯜ ꯄꯥꯛꯇ ꯍꯣꯏ ꯑꯣ ꯑꯣ ꯑꯥ ꯑꯥ

ꯑꯩꯁꯦ ꯅꯨꯃꯤꯠ ꯃꯉꯥꯒꯨꯝꯕ ꯂꯩꯑꯦ

ꯍꯣꯏ ꯐꯖꯅ ꯕꯨꯛ ꯇꯧꯕꯤꯔꯣ

ꯑꯣ ꯑꯣ ꯍꯣꯏ ꯍꯣꯏ ꯐꯖꯅ ꯕꯨꯛ ꯇꯧꯕꯤꯌꯨ ꯑꯣ ꯑꯣ ꯑꯣ ꯑꯣ ꯌꯥꯏ ꯌꯥꯏ ꯌꯥꯏ ꯀꯩꯁꯨ ꯀꯥꯏꯗꯦ ꯑꯣ ꯑꯣ ꯑꯣ ꯑꯣ ꯑꯣ ꯃꯤ ꯑꯍꯨꯝꯅꯦ ꯑꯩꯈꯣꯏꯁꯦ

ꯑꯣ ꯑꯣ ꯑꯣ ꯑꯣ ꯌꯥꯏ ꯑꯥ ꯌꯥꯏ ꯌꯥꯏ ꯀꯩꯁꯨ ꯀꯥꯏꯗꯦ ꯍꯣꯏ ꯑꯥ ꯍꯣꯏ ꯆꯣ ꯑꯗꯨ ꯑꯗꯨ ꯌꯥꯝ ꯅꯨꯡꯉꯥꯏꯑꯦ ꯑꯧ ꯆꯣ